ꯍꯜꯂꯣ ꯑꯩ ꯁꯤꯖꯥ ꯁꯤꯖꯥ ꯍꯣꯁꯄꯤꯇꯥꯟꯗꯩ ꯇꯧꯔꯛꯄꯅꯦ ꯍꯧꯖꯤꯛ ꯍꯧꯖꯤꯛ ꯅꯁꯥ ꯀꯩꯀꯩ ꯇꯧꯔꯤꯒꯦ ꯍꯧꯖꯤꯛ ꯅꯨꯡꯉꯥꯏꯇꯕ ꯂꯩꯕ꯭ꯔꯣ ꯎꯝ ꯑꯗꯨ ꯍꯟꯗꯛꯀꯤ ꯋꯥꯏꯅꯁꯗꯦ ꯅꯨꯃꯤꯠꯁꯦ ꯂꯥꯛꯏꯕ ꯗꯦꯠ ꯊꯥꯔꯇꯤꯟꯁꯦ ꯁꯤꯗ ꯆꯦꯛ ꯎꯞꯀꯤ ꯁꯤꯖꯥ ꯍꯣꯁꯄꯤꯇꯥꯟꯗ ꯑꯝꯇꯪ ꯂꯥꯛꯑꯒꯗꯤ ꯐꯒꯅꯤ ꯑꯗꯣ ꯆꯤꯟꯖꯥꯛ ꯀꯔꯤ ꯍꯤꯗꯥꯛ ꯂꯥꯡꯊꯛꯇꯤ ꯆꯥꯡ ꯅꯥꯏꯅ ꯆꯥꯕ꯭ꯔꯣ ꯑꯣ ꯑꯗꯣ ꯑꯣ ꯐꯒꯠꯂꯛꯀꯅꯤꯗ ꯆꯨꯝꯅ ꯁꯨꯝ ꯆꯥꯡ ꯅꯥꯏꯅꯗꯤ ꯍꯤꯗꯥꯛꯇꯨ ꯆꯥꯎ ꯑꯗꯩ ꯑꯦꯛꯁꯔꯁꯥꯏꯁ ꯈꯔ ꯈꯔ ꯆꯠꯂꯣ ꯑꯗꯒꯤ ꯆꯤꯟꯖꯥꯛ ꯂꯥꯡꯊꯛꯇꯨ ꯊꯥꯎ ꯃꯣꯔꯣꯛ ꯊꯨꯝ ꯂꯥꯡꯗꯨ ꯌꯥꯝꯅ ꯆꯥꯁꯤꯟꯒꯅꯨ ꯑꯗꯨꯅꯤ ꯑꯗꯣ ꯍꯟꯗꯛ ꯀꯔꯤꯁꯤꯗꯗꯤ ꯁꯣꯏꯗꯅ ꯂꯥꯛꯑꯣ ꯅꯨꯃꯤꯠꯁꯤꯗ ꯆꯦꯛ ꯎꯞ ꯂꯥꯛꯑꯣ ꯑꯗꯨꯒ ꯍꯌꯣꯡ ꯍꯣꯏ